ꯏꯟꯁꯨꯔꯦꯟꯁꯀꯤ ꯑꯦꯖꯦꯟ ꯑꯃ ꯑꯣꯏꯕꯁꯤ ꯌꯥꯝ ꯀꯥꯟꯅꯈ꯭ꯔꯕ ꯑꯃꯗꯤ ꯃꯥꯒꯤ ꯐꯦꯃꯂꯤ ꯏꯃꯨꯡ ꯃꯅꯨꯡꯁꯤꯗ ꯃꯁꯤ ꯍꯥꯏꯔꯤꯕ ꯀꯝꯃꯤꯁꯟ ꯑꯁꯦ ꯀꯝꯃꯤꯁꯟ ꯕꯦꯁꯤꯁ ꯑꯁꯦ ꯊꯥ ꯊꯥ ꯈꯨꯗꯤꯡ ꯐꯪꯏ ꯊꯥ ꯊꯥ ꯈꯨꯗꯤꯡꯒꯤ ꯐꯪꯏꯕ ꯀꯝꯃꯤꯁꯟ ꯕꯦꯁꯤꯁ ꯑꯁꯤꯅ ꯀꯅꯥꯒꯨꯝꯕ ꯂꯦꯕꯔ ꯍꯥꯔꯗ ꯋꯥꯔꯛ ꯑꯣꯏꯅ ꯊꯕꯛ ꯀꯟꯅ ꯆꯦꯟꯕ ꯃꯤꯗꯗꯤ ꯏꯟꯁꯨꯔꯦꯟꯁꯇ ꯊꯥ ꯑꯃꯗ ꯀꯝꯃꯤꯁꯟꯇꯅ ꯂꯨꯄꯥ ꯂꯥꯛ ꯑꯃ ꯐꯪꯕ ꯌꯥꯎꯏ

ꯍꯥꯏꯔꯤꯕ ꯑꯦꯜ ꯑꯥꯏ ꯁꯤ ꯑꯁꯤ ꯌꯥꯎꯕ ꯃꯇꯝꯗ ꯌꯥꯎꯍꯟꯕ ꯃꯤꯒꯤꯁꯨ ꯀꯥꯟꯅꯕ ꯑꯃꯅ ꯑꯦꯜ ꯑꯥꯏ ꯁꯤ ꯌꯥꯎꯔꯤꯕ ꯄꯣꯂꯤꯁꯤ ꯍꯣꯜꯗꯔ ꯑꯣꯏꯒꯗꯣꯔꯤꯕ ꯃꯤ ꯑꯗꯨ ꯀꯔꯤꯒꯨꯝꯕ ꯑꯦꯜ ꯑꯥꯏ ꯁꯤ ꯑꯁꯤ ꯑꯃꯨꯛꯇꯪ ꯍꯨꯜꯂꯝꯃꯦ ꯈꯜꯂꯁꯨ ꯍꯥꯏꯔꯤꯕ ꯃꯥꯒꯤ ꯁꯣꯏꯗꯅ ꯐꯪꯒꯅꯤ ꯔꯦꯃꯦꯟ ꯑꯦꯃꯥꯎꯟꯗ ꯂꯨꯄꯥ ꯂꯥꯛ ꯑꯃꯒꯤꯅꯤ ꯑꯅꯤꯒꯤꯅꯤ ꯂꯥꯛ ꯑꯍꯨꯝꯒꯤꯅꯦꯅ ꯍꯥꯏꯔꯒꯁꯨ ꯂꯥꯛ ꯌꯥꯎꯍꯜꯂꯤꯕ ꯂꯥꯛ ꯑꯍꯨꯝꯗꯨ ꯈꯜꯂꯁꯤ ꯂꯥꯛ ꯑꯍꯨꯝꯗꯨ ꯀꯔꯤꯒꯨꯝꯕ ꯋꯥꯟ ꯇꯥꯏꯝ ꯑꯃꯨꯛꯇꯪ ꯊꯥꯔꯝꯃꯒ ꯈꯪꯍꯧꯗꯅ ꯑꯦꯛꯁꯤꯗꯦꯟ ꯊꯣꯛꯇꯅ ꯅꯠꯇ꯭ꯔꯒ ꯅꯣꯔꯃꯦꯜꯗ ꯁꯤꯔꯕꯁꯨ ꯃꯥ ꯑꯦꯛꯁꯄꯤꯌꯥꯔ ꯑꯣꯏꯔꯦꯅ ꯈꯜꯂꯣ ꯑꯦꯛꯄꯤꯌꯥꯔ ꯑꯣꯏꯕ ꯃꯇꯝꯗ ꯍꯥꯏꯔꯤꯕ ꯄ꯭ꯂꯁ ꯃꯥꯒꯤ ꯃꯥꯅ ꯊꯤꯔꯝꯃꯤꯕ ꯑꯦꯃꯥꯎꯟꯗꯣ ꯊꯤꯔꯝꯃꯤꯕ ꯄ꯭ꯔꯤꯃꯤꯌꯝꯗꯨ ꯄ꯭ꯔꯤꯃꯤꯌꯝ ꯑꯦꯃꯥꯎꯟꯗꯣ ꯑꯗꯨꯒꯤ ꯃꯊꯛꯇ ꯁꯦꯟꯗꯣꯡ ꯈꯔ ꯍꯥꯞꯄꯒ ꯁꯣꯏꯗ꯭ꯔꯦꯅ ꯈꯜꯂꯤ ꯀꯔꯤꯒꯨꯝꯕ ꯑꯦꯛꯁꯤꯗꯦꯟ ꯑꯣꯏꯔꯒꯅ ꯁꯥꯁꯟ ꯑꯁꯤ ꯈꯪꯍꯧꯗꯅ ꯁꯤꯕ ꯈꯣꯠꯄ ꯑꯣꯏꯔꯒꯗꯤ ꯗꯕꯜ ꯗꯕꯜ ꯕꯦꯅꯤꯐꯤꯠꯅꯤ ꯍꯥꯏꯕꯗꯤ ꯗꯕꯜꯅꯤ ꯄ꯭ꯂꯁ ꯑꯗꯨꯒ ꯃꯥꯅ ꯐꯪꯒꯗꯣꯔꯤꯕ ꯊꯤꯔꯤꯕ ꯄꯩꯁꯥꯗꯨꯁꯨ ꯃꯇꯝ ꯀꯌꯥꯝ ꯀꯨꯏꯅ ꯊꯅꯝꯃꯒꯦ ꯍꯥꯏꯕꯗꯨꯁꯨ ꯏꯟꯇꯔꯦꯁ ꯍꯥꯞꯄꯒ ꯍꯜꯂꯛꯀꯗꯣꯔꯤꯃꯤ ꯀꯅꯥꯒꯨꯝꯕ ꯀꯔꯤꯒꯨꯝꯕ ꯃꯔꯨꯞ ꯑꯃ ꯌꯥꯎꯔꯦꯅ ꯈꯜꯂꯣ ꯑꯗꯨꯗꯤ ꯀꯔꯤ ꯃꯥꯒꯤ ꯐꯪꯗꯕꯅꯤꯅ ꯍꯥꯏꯔꯤꯕ ꯄꯩꯁꯥ ꯈꯔꯗꯨꯇꯅꯦ ꯐꯪꯒꯗꯣꯔꯤꯕ ꯃꯥꯒꯤ ꯊꯤꯔꯝꯃꯤꯕ ꯄꯩꯁꯥꯗꯨꯇꯅꯤ ꯏꯟꯁꯨꯔꯦꯟꯁ ꯌꯥꯎꯕ ꯇꯥꯔꯒꯗꯤ ꯃꯥꯒꯤ ꯃꯥꯅ ꯈꯟꯖꯔꯤꯕ ꯇꯥꯔꯒꯦꯠꯇꯨꯃ ꯂꯥꯛ ꯑꯅꯤꯒꯤ ꯑꯍꯨꯝꯒꯤꯅꯤ ꯍꯥꯏꯕꯗꯨꯅꯤ ꯑꯗꯨꯒ ꯄ꯭ꯂꯁ ꯃꯥꯒꯤ ꯉꯁꯥꯏꯒꯤ ꯍꯨꯜꯂꯝꯃꯤ ꯄꯩꯁꯥꯗꯨꯁꯨ ꯁꯦꯟꯗꯣꯡ ꯌꯥꯎꯅ ꯐꯪꯒꯗꯣꯔꯤꯕ ꯑꯗꯨꯅ ꯃꯁꯤꯗ ꯂꯥꯏꯐ ꯇꯥꯏꯝꯒꯤ ꯑꯣꯏꯅ ꯑꯩꯈꯣꯏꯅ ꯀꯅꯥꯒꯨꯝꯕ ꯃꯄꯥ ꯑꯃꯅ ꯀꯅꯥꯒꯨꯝꯕ ꯃꯆꯥꯒꯤꯗꯃꯛꯇ ꯄꯣꯂꯤꯁꯤ ꯑꯅꯤ ꯑꯍꯨꯝ ꯌꯥꯎꯕꯤꯔꯝꯃꯦ ꯈꯜꯂꯒꯁꯨ ꯃꯆꯥ ꯑꯅꯤꯒꯤ ꯑꯍꯨꯝꯒꯤ ꯄꯣꯂꯤꯁꯤꯗꯨ ꯌꯥꯎꯕꯗ ꯍꯥꯏꯕꯗꯤ ꯁꯝ ꯀꯔꯤ ꯑꯃ ꯄ꯭ꯔꯣꯄꯣꯖꯔ ꯑꯣꯏꯔꯤꯕ ꯃꯄꯥꯗꯨ ꯂꯩꯈꯤꯗ꯭ꯔꯦꯅ ꯈꯟꯕꯗ ꯃꯈꯣꯏ ꯃꯈꯣꯏꯒꯤ ꯄꯩꯁꯥꯁꯤꯡꯗꯣ ꯍꯥꯏꯕꯗꯤ ꯃꯆꯥꯁꯤꯡ ꯄꯩꯁꯥꯁꯤꯡꯗꯣ ꯆꯞ ꯆꯥꯕ ꯄꯩꯁꯥꯗꯨ ꯍꯨꯟꯕ ꯉꯝꯗꯕ ꯍꯨꯟꯕ ꯉꯝꯗ꯭ꯔꯒꯁꯨ ꯃꯥꯏꯅꯔ ꯑꯣꯏꯕꯅꯤꯅ ꯃꯄꯥꯗꯨꯅ ꯔꯤꯛꯁ ꯂꯧꯔꯒ ꯍꯥꯏꯔꯤꯕ ꯃꯆꯥꯁꯤꯡꯗꯨꯒꯤ ꯑꯦꯃꯥꯎꯟꯁꯤꯡꯗꯣ ꯐꯪꯕ ꯇꯥꯕ ꯄ꯭ꯂꯁ ꯃꯥꯅ ꯉꯁꯥꯏ ꯈꯜꯂꯤꯕ ꯇꯥꯔꯖꯦꯠꯇꯨꯅꯤ ꯑꯗꯨꯒ ꯑꯦꯖꯦꯟ ꯑꯃ ꯑꯣꯏꯕꯒꯤ ꯀꯥꯟꯅꯕ ꯑꯃꯅ ꯍꯥꯏꯕꯗꯤ ꯑꯦꯖꯦꯟꯁꯤꯗ ꯊꯥ ꯊꯥ ꯈꯨꯗꯤꯡꯒꯤ ꯀꯃꯤꯁꯟ ꯐꯪꯏ ꯀꯃꯤꯁꯟ ꯐꯪꯏꯕꯗꯨꯗ ꯀꯃꯤꯁꯟ ꯑꯁꯤꯅ ꯀꯔꯤꯒꯨꯝꯕ ꯋꯥꯡꯅ ꯐꯪꯉꯦ ꯃꯍꯥꯛꯀꯤ ꯍꯥꯔꯗ ꯂꯦꯕꯔ ꯑꯣꯏꯅ ꯀꯟꯅ ꯆꯦꯜꯂꯒ ꯐꯪꯉꯦ ꯑꯗꯨꯒ ꯀꯔꯤꯒꯨꯝꯕ ꯌꯥꯝꯅ ꯐꯪꯗ꯭ꯔꯦꯅ ꯈꯜꯂꯦ ꯌꯥꯝꯅ ꯐꯪꯗ꯭ꯔꯦ ꯈꯜꯂꯒꯁꯨ ꯃꯊꯪ ꯊꯥꯗ ꯍꯦꯟꯒꯠꯅꯕ ꯍꯣꯠꯅꯔꯒ ꯍꯥꯏꯕꯗꯤ ꯐꯦꯃꯂꯤ ꯃꯦꯟꯇꯦꯟꯁ ꯇꯧꯕ ꯉꯝꯅꯕ ꯀꯟꯅ ꯍꯣꯠꯅꯔꯒ ꯑꯦꯜ ꯑꯥꯏ ꯁꯤꯒꯤ ꯑꯦꯖꯦꯟꯁꯤꯗꯁꯨ ꯏꯟꯁꯨꯔꯦꯟꯁꯁꯤꯃ ꯍꯦꯜꯠ ꯏꯟꯁꯨꯔꯦꯟꯁ ꯍꯥꯏꯕ ꯑꯃꯁꯨ ꯇꯣꯉꯥꯟꯅ ꯂꯩꯔꯤ ꯍꯦꯜꯠ ꯏꯟꯁꯨꯔꯦꯟꯁ ꯍꯥꯏꯔꯤꯕ ꯑꯁꯤꯁꯨ ꯌꯥꯎꯕ ꯃꯤꯒꯤ ꯀꯥꯟꯅꯔꯤꯕ ꯑꯃꯅ ꯀꯔꯤꯒꯤꯅꯣꯗ ꯃꯤꯗꯨꯅ ꯅꯥꯔꯛ ꯌꯦꯛꯂꯛꯄ ꯈꯨꯗꯣꯡ ꯆꯥꯗꯕ ꯀꯥꯟꯗ ꯍꯦꯜꯠ ꯏꯟꯁꯨꯔꯦꯟꯁꯅ ꯃꯇꯦꯡ ꯌꯥꯝꯅ ꯄꯥꯡꯏ ꯍꯦꯜꯠ ꯏꯟꯁꯨꯔꯦꯟꯁꯅ ꯑꯅꯥꯕꯗꯨꯒꯤ ꯆꯪꯒꯤꯕ ꯄꯩꯁꯥꯗꯣ ꯃꯗꯨꯒꯤ ꯑꯗꯨ ꯀꯂꯦꯛꯁꯟ ꯇꯧꯔꯒ ꯃꯗꯨꯗ ꯍꯦꯜꯠ ꯏꯟꯁꯨꯔꯦꯟꯁꯅ ꯃꯇꯦꯡ ꯌꯥꯝꯅ ꯄꯥꯡꯏ ꯍꯥꯏꯔꯤꯕ ꯏꯟꯁꯨꯔꯦꯟꯁ ꯑꯁꯦ ꯏꯅꯁꯨꯔꯦꯟꯁꯀꯤ ꯑꯦꯖꯦꯟ ꯑꯃ ꯑꯣꯏꯔꯕꯗꯤ ꯑꯥꯏ ꯑꯥꯔ ꯗꯤ ꯑꯦꯒꯤ ꯔꯨꯜꯁ ꯇꯥꯔꯝ ꯑꯦꯟ ꯔꯨꯜꯁ ꯑꯦꯟ ꯔꯦꯒꯨꯂꯦꯁꯟꯗꯣ ꯆꯠꯄ ꯇꯥꯕꯅꯤ ꯑꯗꯨꯅ ꯍꯥꯏꯔꯤꯕ ꯍꯦꯜꯠ ꯏꯟꯁꯨꯔꯦꯟꯁꯁꯤꯗ ꯍꯦꯜꯠ ꯏꯟꯁꯨꯔꯦꯟꯁꯀꯤꯗꯃꯛꯇꯗꯤ

ꯃꯤꯗꯨꯅ ꯑꯦꯅꯤ ꯖꯒꯥ ꯑꯃꯗ ꯂꯥꯏꯌꯦꯡꯉꯨ ꯃꯇꯝꯗ ꯄꯩꯁꯥꯁꯨ ꯁꯦꯕ ꯑꯣꯏ ꯀꯩꯅꯣ ꯇꯧꯏꯗꯣ ꯑꯗꯨꯃꯥꯏꯅ ꯇꯧꯗꯅ ꯏꯟꯁꯨꯔꯦꯟꯁ ꯑꯁꯤ ꯀꯥꯟꯅꯕ ꯃꯌꯥꯝ ꯑꯃ ꯄꯤ